ꯀꯥꯏꯗꯅꯣ ꯑꯁ ꯀꯅꯥ ꯀꯅꯥ ꯆꯠꯇꯣꯏꯅꯣ ꯑꯩꯗꯤ ꯑꯃꯨꯛ ꯐꯥꯎ ꯆꯠꯇ꯭ꯔꯤꯅꯦ ꯃꯐꯝꯗꯨ ꯐꯖ ꯃꯐꯝꯗꯨꯕꯨ ꯌꯥꯝ ꯐꯖꯕ꯭ꯔꯣ ꯀꯅꯥ ꯀꯅꯥ ꯆꯠꯇꯣꯏꯅꯣ ꯁꯪꯒꯅꯤ ꯀꯔꯝ ꯀꯥꯟꯗ ꯆꯠꯇꯣꯏꯅꯣ ꯍꯌꯦꯡꯗꯤ ꯂꯩꯇꯦꯅꯦ ꯍꯣꯏ ꯍꯣꯏ ꯍꯣꯏ